ꯍꯛꯆꯥꯡꯒꯤ ꯑꯔꯨꯝꯕ ꯑꯗꯨ ꯆꯥꯡ ꯑꯃꯗ ꯊꯝꯅꯕ ꯑꯃꯁꯨꯡ ꯄꯥꯡꯒꯜ ꯁꯛꯇꯤ ꯍꯦꯟꯍꯟꯕ ꯑꯇꯟꯕ ꯒꯤꯗꯃꯛ ꯕꯦꯂꯦꯟꯁ ꯑꯣꯏꯕ ꯁꯤ ꯌꯥꯝꯅ ꯃꯔꯨ ꯑꯣꯏꯌꯦ ꯆꯤꯟꯖꯥꯛꯀꯤ ꯄ꯭ꯂꯥꯟ ꯑꯃ ꯁꯦꯝꯕ ꯃꯊꯧ ꯇꯥꯏ ꯑꯍꯥꯟꯕꯗ ꯍꯩ ꯑꯃꯁꯨꯡ ꯑꯦꯟꯁꯥꯡ ꯅꯥꯄꯤ ꯆꯥꯕ ꯍꯥꯏꯕꯁꯤ ꯃꯊꯧ ꯇꯥꯏ ꯅꯪꯅ ꯍꯛꯆꯥꯡ ꯄꯥꯡꯒꯜ ꯐꯅꯤꯡꯉꯤ ꯍꯥꯏꯔꯗꯤ ꯁꯪꯒꯣꯝ ꯌꯥꯎꯕ ꯄꯣꯠꯁꯛ ꯑꯁꯤ ꯑꯩꯈꯣꯏꯒꯤ ꯁꯔꯨꯒ ꯌꯥꯒꯗꯃꯛꯇ ꯌꯥꯝ ꯐꯩ ꯊꯨꯝ ꯌꯥꯝꯅ ꯆꯥꯕ ꯆꯥꯗꯕꯅ ꯐꯩ ꯉꯥ ꯆꯥꯎ ꯑꯗꯨꯒ ꯁꯨꯒꯔ ꯊꯛꯇꯕ ꯐꯩ ꯏꯁꯤꯡ ꯑꯁꯦ ꯀꯥꯎꯒꯅꯨ ꯌꯥꯝꯅ ꯃꯔꯨ ꯑꯣꯏ ꯑꯗꯨꯗ ꯑꯦꯛꯁꯔꯁꯥꯏꯁ ꯇꯧꯕꯁꯦ ꯍꯦꯟꯅ ꯍꯛꯆꯥꯡ ꯐꯒꯟꯒꯅꯤ